ꯑꯩꯒꯤ ꯂꯥꯏ ꯌꯦꯛꯄ ꯇꯝꯂꯛꯄꯁꯦ ꯍꯣꯏ ꯀꯣꯂꯦꯁꯇ ꯇꯝꯃꯛꯑꯦ ꯑꯩꯈꯣꯏꯒꯤ ꯏꯝꯐꯥꯜ ꯑꯥꯔꯠ ꯀꯣꯂꯦꯁꯇ ꯇꯝꯃꯛꯑꯦ ꯑꯗꯨꯒ ꯁꯤꯒꯤ ꯁꯤꯅ ꯀꯩꯗꯒꯨꯝꯕ ꯀꯥꯟꯅꯒꯦ ꯍꯥꯏꯕ ꯃꯇꯝꯗ ꯑꯩꯈꯣꯏꯒꯤ ꯍꯦꯟꯅ ꯑꯩꯈꯣꯏꯒꯤ ꯏꯁꯥꯒꯤ ꯀꯦꯔꯤꯌꯔꯗ ꯁꯦꯝꯕ ꯈꯣꯠꯄꯗꯁꯨ ꯌꯥꯝꯅ ꯀꯥꯟꯅꯩ ꯑꯗꯨꯒ ꯑꯩꯒꯤ ꯑꯦꯆꯤꯞꯃꯦꯟꯁꯦ ꯍꯥꯏ ꯇꯥꯔꯗꯤ ꯑꯩ ꯐꯖꯅ ꯂꯥꯏꯁꯦ ꯌꯦꯛꯑꯒ ꯍꯥꯏꯗꯤ ꯑꯩꯈꯣꯏꯒꯤ ꯑꯩꯒꯤ ꯑꯥꯔꯠ ꯒꯦꯂꯣꯔꯤ ꯑꯃ ꯍꯥꯡꯖꯕ ꯑꯁꯤꯃ ꯑꯩꯒꯤ ꯑꯄꯥꯝꯕꯅꯤ ꯑꯩꯒꯤ ꯑꯆꯤꯞꯃꯦꯟꯅꯦ